ꯑꯩꯈꯣꯏꯅ ꯃꯍꯩ ꯃꯁꯤꯡꯒꯤꯗ ꯌꯦꯡꯉꯀꯥꯟꯗ ꯂꯩꯔꯤꯕ ꯁꯤꯁꯇꯦꯝꯁꯦ ꯑꯩꯈꯣꯏꯒꯤ ꯂꯝ ꯑꯁꯤꯗ ꯂꯩꯔꯤꯕꯁꯤꯒ ꯑꯇꯣꯞꯄ ꯂꯝꯒ ꯌꯦꯡꯕꯀꯥꯟꯗ ꯆꯥꯎꯕ ꯈꯦꯠꯅꯕꯁꯦ ꯑꯗꯨꯝ ꯎꯕ ꯐꯪꯉꯦ ꯍꯣꯏ ꯂꯝ ꯂꯝꯒꯤ ꯑꯣꯏꯅ ꯈꯦꯠꯅꯐꯝ ꯂꯩ ꯑꯗꯨꯕꯨ ꯑꯗꯨꯕꯨ ꯑꯩꯈꯣꯏꯅ ꯂꯩꯌꯦ ꯌꯥꯝꯅ ꯕꯦꯁꯤꯛ ꯑꯣꯏꯕ ꯄꯣꯠꯇ ꯌꯦꯡꯉꯛꯄꯀꯥꯟꯗꯁꯨ ꯈꯦꯠꯅꯕ ꯑꯗꯨꯝ ꯃꯥꯟꯅꯔꯛꯄ ꯌꯥꯕ ꯄꯣꯠꯇ ꯐꯥꯎꯗ ꯈꯦꯠꯅꯕ ꯌꯥꯝꯅ ꯎꯔꯛꯑꯦ ꯉꯁꯥꯏꯒꯤ ꯑꯩꯈꯣꯏꯅ ꯍꯥꯏ ꯄꯟꯕꯀꯥꯟꯗ ꯑꯩꯈꯣꯏꯒꯤ ꯄꯟꯕ ꯌꯥꯕꯁꯦ ꯑꯩꯈꯣꯏꯒꯤ ꯑꯗꯨꯝ ꯂꯩꯔꯝꯃꯤꯕ ꯁꯦꯂꯦꯕꯁꯇ ꯐꯥꯎꯕ ꯈꯦꯠꯅꯕ ꯍꯥꯏꯗꯤ ꯍꯥꯏꯌꯔ ꯏꯁꯇꯗꯤꯁꯇ ꯂꯥꯛꯑꯀꯥꯟꯗ ꯍꯥꯏꯗꯤ ꯃꯥꯟꯅꯔꯛꯐꯝ ꯊꯣꯛꯄ ꯆꯞ ꯃꯥꯟꯅꯕ ꯀꯣꯔꯁꯇ ꯐꯥꯎ ꯃꯥꯟꯅꯔꯛꯐꯝ ꯊꯣꯛꯄꯗ ꯑꯩꯈꯣꯏꯒꯤ ꯁꯦꯂꯦꯕꯁ ꯀꯨꯝꯕꯗ ꯈꯦꯠꯅꯔꯛꯄ ꯍꯥꯏꯗꯤ ꯏꯟꯁꯇꯤꯇ꯭ꯌꯨꯠꯀꯤ ꯑꯣꯏꯅ ꯈꯦꯠꯅꯕ ꯅꯠꯇꯕꯤꯗ ꯍꯥꯏꯗꯤ ꯂꯝ ꯑꯩꯈꯣꯏꯒꯤ ꯂꯝ ꯂꯝꯗꯅ ꯍꯥꯏꯗꯤ ꯈꯔ ꯋꯥꯠꯄ ꯍꯥꯏꯒꯗ꯭ꯔꯥ ꯑꯗꯨꯒꯨꯝꯕ ꯁꯦꯂꯦꯕꯁꯁꯦ ꯑꯞꯗꯦꯠ ꯇꯧꯕꯗ ꯇꯞꯄ ꯁꯦꯂꯦꯕꯁꯁꯦ ꯑꯞꯗꯦꯠ ꯇꯧꯕꯤꯔꯛꯇꯕ ꯑꯗꯒꯤ ꯃꯇꯤꯛ ꯆꯥꯕ ꯑꯩꯈꯣꯏꯒꯤ ꯐꯦꯁꯤꯂꯤꯇꯤꯁ ꯀꯨꯝꯕꯗ ꯋꯥꯠꯂꯛꯄ ꯍꯣꯔꯛꯄ ꯑꯗꯨꯒꯨꯝꯕ ꯃꯌꯥꯝ ꯑꯃ ꯎꯕ ꯐꯪꯉꯦ ꯄ꯭ꯔꯦꯛꯇꯤꯀꯦꯜꯇꯪ ꯅꯠꯇꯕ ꯊꯤꯑꯣꯔꯤꯒꯤꯗ ꯐꯥꯎꯗ ꯑꯗꯒꯤ ꯑꯩꯈꯣꯏꯒꯤ ꯃꯇꯤꯛ ꯆꯥꯕ ꯑꯣꯖꯥꯁꯤꯡ ꯂꯩꯔꯒꯁꯨ ꯑꯣꯖꯥꯁꯤꯡꯗꯣ ꯍꯥꯏꯕꯗꯤ ꯄꯨꯟꯁꯤꯟꯕꯤꯕ ꯉꯝꯗꯕ ꯑꯩꯈꯣꯏꯗ ꯑꯣꯖꯥꯁꯤꯡꯗꯨꯅ ꯍꯥꯏꯗꯤ ꯑꯣꯖꯥꯁꯤꯡꯗꯣ ꯂꯩꯕꯒꯤ ꯀꯥꯟꯅꯕ ꯂꯧꯕ ꯏꯐꯪ ꯐꯪꯗꯕ ꯑꯗꯨꯒꯨꯝꯕ ꯁꯤ ꯑꯗꯨꯝ ꯎꯏꯌꯦ ꯑꯗꯒꯤ ꯁꯤꯗꯩꯁꯤꯗ ꯑꯩꯈꯣꯏꯅ ꯑꯩꯈꯣꯏꯒꯤ ꯂꯝꯗ ꯂꯥꯏꯔꯤꯛ ꯇꯝꯃꯛꯄꯀꯥꯟꯗ ꯂꯩꯕꯥꯛꯀꯤ ꯑꯣꯏꯕ ꯂꯣ ꯑꯦꯟ ꯑꯣꯔꯗ꯭ꯔꯒꯤ ꯐꯤꯚꯝ ꯑꯗꯒꯤ ꯂꯩꯔꯤꯕ ꯁꯣꯁꯤꯌꯦꯜ ꯑꯦꯟ ꯄꯣꯂꯤꯇꯤꯀꯦꯜꯒꯤ ꯂꯩꯔꯤꯕ ꯃꯑꯣꯡꯁꯤꯅꯁꯨ ꯂꯥꯏꯔꯤꯛ ꯇꯝꯕꯗ ꯑꯇꯣꯞꯄꯒ ꯌꯦꯡꯕꯗ ꯈꯔ ꯊꯤꯟꯗꯔꯛꯄ ꯀꯣ ꯈꯔ ꯑꯗꯨꯃꯥꯏꯅ ꯑꯀꯥꯏꯕꯒꯨꯝꯕ ꯂꯩꯔꯛꯄꯁꯨ ꯂꯩꯌꯦ ꯑꯩꯈꯣꯏꯒꯤ ꯁꯦꯁꯟꯁꯦ ꯍꯧꯕꯗ ꯊꯦꯡꯉꯛꯄ ꯑꯗꯒꯤ ꯊꯦꯡꯉꯛꯄꯅꯤꯅ ꯊꯦꯡꯉꯛꯄ ꯑꯗꯒꯤ ꯑꯗꯨꯗꯒꯤ ꯁꯨꯝ ꯅꯠꯇꯕꯤꯗ ꯊꯦꯡꯕꯇꯪꯒꯤꯁꯨ ꯅꯠꯇꯕꯤꯗ ꯑꯩꯈꯣꯏꯒꯤ ꯁꯦꯁꯟ ꯍꯧꯕꯗ ꯊꯦꯡꯗꯔꯛꯄ ꯑꯗꯨꯒ ꯑꯩꯈꯣꯏꯒꯤ ꯀꯩꯅꯣꯁꯦ ꯇꯧꯐꯝ ꯊꯣꯛꯄ ꯄꯣꯠ ꯐꯥꯎꯗ ꯇꯧꯕ ꯌꯥꯔꯛꯇꯕ ꯑꯌꯦꯠ ꯑꯄꯟ ꯑꯗꯨꯝ ꯂꯥꯛꯄ ꯑꯗꯨꯃꯥꯏꯅꯁꯨ ꯌꯥꯎꯔꯛꯑꯦ ꯑꯩꯈꯣꯏꯒꯤ ꯍꯥꯏꯗꯤ ꯍꯟꯗꯛ ꯏꯀꯨꯏ ꯀꯨꯏꯗꯕꯤꯗ ꯌꯦꯡꯕꯀꯥꯟꯗ ꯑꯩꯈꯣꯏꯒꯤ ꯂꯩꯕꯥꯛꯀꯤ ꯑꯣꯏꯕ ꯏꯔꯥꯡ ꯂꯩꯕꯅ ꯍꯥꯏꯗꯤ ꯏꯟꯇꯔꯅꯦꯠꯀꯨꯝꯕ ꯊꯤꯡꯖꯤꯟꯈꯤꯕ ꯈꯣꯠꯈꯤꯕ ꯇꯧꯔꯛꯄꯅ ꯑꯃꯨꯛ ꯍꯥꯏꯗꯤ ꯇꯧꯒꯗꯕ ꯂꯥꯏꯔꯤꯛ ꯇꯝꯐꯝꯒꯤ ꯃꯍꯩꯁꯪꯒꯤ ꯑꯣꯏꯕ ꯑꯗꯨꯝꯕ ꯄ꯭ꯔꯣꯁꯤꯖꯔꯗꯒꯨꯝꯕ ꯇꯞꯊꯔꯛꯄ ꯊꯤꯟꯊꯔꯛꯄ ꯑꯗꯨꯝꯕꯁꯨ ꯃꯌꯥꯝ ꯌꯥꯎꯈ꯭ꯔꯦ ꯑꯗꯒꯤ ꯑꯃꯨꯛ ꯉꯁꯥꯏꯒꯤ ꯂꯩꯔꯤꯕ ꯏꯔꯥꯡꯁꯤꯅ ꯑꯩꯈꯣꯏ ꯃꯤꯁꯤꯡꯁꯦ ꯍꯥꯏꯗꯤ ꯁꯥꯇ꯭ꯔꯥꯁꯤꯡꯁꯦ ꯑꯣꯖꯥꯁꯤꯡꯁꯨ ꯑꯩꯈꯣꯏ ꯑꯗꯨꯝ ꯍꯛꯊꯦꯡꯅꯅ ꯃꯥꯏꯌꯣꯛꯅꯕ ꯑꯣꯏꯕꯅꯤꯅ ꯑꯗꯨꯒꯤ ꯏꯝꯄꯦꯛ ꯑꯗꯨꯒꯤ ꯁꯨꯗꯨꯝ ꯎꯔꯛꯄ ꯑꯗꯨꯅ ꯂꯥꯏꯔꯤꯛ ꯇꯝꯕꯗ ꯂꯥꯏꯔꯤꯛ ꯇꯝꯃꯛꯄꯗ ꯃꯑꯣꯡꯗꯨꯁꯨ ꯈꯦꯠꯅꯔꯛꯄ ꯑꯗꯨꯅ ꯁꯤꯁꯇꯦꯝꯗꯁꯨ ꯑꯩꯈꯣꯏꯒꯤ ꯂꯩꯔꯤꯕ ꯂꯩꯕꯥꯛꯁꯤꯒ ꯆꯥꯟꯅꯕ ꯃꯑꯣꯡꯗ ꯂꯥꯛꯅꯕ ꯍꯣꯠꯅꯕꯗ ꯑꯗꯨꯃꯥꯏꯅ ꯁꯦꯝꯗꯣꯛ ꯁꯦꯝꯖꯤꯟ ꯇꯧꯔꯛꯄꯅꯤꯅ ꯑꯇꯣꯞꯄ ꯁꯤꯁꯇꯦꯝ ꯑꯇꯣꯞꯄ ꯂꯝꯒꯤ ꯁꯦꯁꯇꯦꯝꯗꯒꯤ ꯈꯦꯠꯅꯔꯛꯄ ꯑꯗꯨꯝꯕꯁꯨ ꯎꯕ ꯐꯪꯉꯦ ꯑꯗꯒꯤ ꯑꯃꯨꯛ ꯉꯁꯥꯏꯒꯤ ꯁꯤꯂꯦꯕꯁꯀꯤ ꯃꯇꯥꯡꯗ ꯌꯦꯡꯕꯀꯥꯟꯗ ꯑꯗꯨꯝ ꯍꯥꯏꯗꯤ ꯂꯝꯗꯨꯒꯤ ꯃꯤꯁꯤꯡ ꯃꯤꯑꯣꯏꯁꯤꯡꯒ ꯈꯤꯇꯪ ꯔꯤꯂꯦꯇꯤꯕꯤꯇꯤ ꯂꯩꯕ ꯔꯤꯂꯦꯇꯤꯞ ꯑꯣꯏꯕ ꯁꯤꯂꯦꯕꯁꯀꯨꯝꯕ ꯑꯗꯨꯝꯕꯗ ꯏꯁꯇꯤꯛ ꯇꯧꯕꯗꯣ ꯑꯩꯈꯣꯏꯒꯤ ꯑꯣꯏꯅꯗꯤ ꯈꯔ ꯋꯥꯠꯂꯦ ꯑꯩꯈꯣꯏ ꯂꯩꯕꯥꯛꯀꯤ ꯑꯣꯏꯅꯗꯤ ꯑꯗꯨꯝꯕ ꯈꯔ ꯂꯩ ꯑꯗꯨꯒ ꯑꯃꯨꯛ ꯁꯥꯇ꯭ꯔꯥꯒ ꯑꯣꯖꯥꯒꯒꯤ ꯃꯇꯥꯡꯗ ꯌꯦꯡꯕꯀꯥꯟꯗꯁꯨ ꯉꯁꯥꯏꯒꯤ ꯁꯥꯇ꯭ꯔꯥꯒ ꯑꯣꯖꯥꯒꯒꯤ ꯔꯦꯂꯦꯁꯟꯁꯤꯞꯇꯁꯨ ꯌꯥꯝꯅ ꯈꯦꯠꯅꯩ ꯈꯦꯠꯅꯕꯁꯦ ꯑꯗꯨꯝ ꯎꯕ ꯐꯪꯉꯦ ꯑꯗꯨꯒ ꯁꯥꯇ꯭ꯔꯥ ꯍꯥꯏꯗꯤ ꯁꯥꯇ꯭ꯔꯥ ꯁꯤꯡꯁꯦ ꯀꯃꯥꯏꯅ ꯍꯥꯏꯅꯤ ꯃꯍꯩꯒꯤ ꯊꯥꯛꯁꯤꯅ ꯋꯥꯡꯈꯠꯂꯛ ꯇꯥꯔꯒꯗꯤ ꯑꯑꯣꯏ ꯇꯥꯅ ꯉꯁꯥꯏꯒꯤ ꯁꯕꯖꯦꯛꯇꯨꯗ ꯗꯤꯁꯤꯄ꯭ꯂꯤꯟꯗꯨꯗ ꯏꯟꯇꯔꯦꯁꯀꯨꯝꯕ ꯂꯩꯕ ꯈꯣꯠꯄ ꯑꯗꯨꯒꯨꯝꯕꯁꯨ ꯌꯦꯡꯕꯁꯦ ꯃꯊꯧ ꯇꯥꯕꯗꯣ ꯑꯩꯈꯣꯏꯒꯤꯁꯤꯗꯗꯤ ꯈꯤꯇꯪ ꯋꯥꯠꯂꯛꯄ ꯑꯗꯨꯒꯨꯝꯕ ꯂꯩꯌꯦ ꯑꯗꯒꯤ ꯑꯃꯨꯛ ꯉꯁꯥꯏꯒꯤ ꯑꯣꯖꯥꯁꯤꯡꯁꯨ ꯉꯁꯥꯏꯒꯤ ꯁꯥꯇ꯭ꯔꯥꯅ ꯊꯋꯥꯏ ꯌꯥꯎꯔꯛꯇ꯭ꯔꯒꯗꯤ ꯑꯣꯖꯥꯒꯨꯝꯕꯗꯁꯨ ꯑꯗꯨꯝ ꯎꯔꯛꯄꯗꯣ ꯍꯥꯏꯗꯤ ꯃꯣꯏꯁꯨ ꯂꯥꯏꯔꯤꯛ ꯇꯥꯛꯅꯤꯡꯉꯒꯁꯨ ꯁꯥꯇ꯭ꯔꯥꯅ ꯊꯋꯥꯏ ꯌꯥꯎꯔꯛꯇ꯭ꯔꯒꯗꯤ ꯑꯗꯨꯒꯨꯝꯕꯒꯤ ꯑꯍꯣꯕ ꯂꯩꯔꯛꯄꯗꯣ ꯍꯥꯏꯗꯤ ꯁꯥꯇ꯭ꯔꯥ ꯂꯩꯔꯛꯄꯕꯒꯨꯝꯕ ꯑꯗꯨꯒꯨꯝꯕꯗꯒꯤ ꯑꯣꯖꯥꯒꯤ ꯕꯤꯠꯀꯨꯝꯕ ꯍꯟꯈꯤꯕ ꯍꯥꯏꯒꯗ꯭ꯔꯥ ꯑꯗꯨꯝꯕ ꯂꯥꯛꯄꯗꯒꯤ ꯑꯗꯨꯝ ꯈꯔ ꯁꯤꯗꯔꯛꯄ ꯈꯣꯗꯔꯛꯄꯒꯤ ꯊꯕꯛꯀꯨꯝꯕ ꯍꯥꯏꯗꯤ ꯑꯦꯠꯃꯤꯅꯤꯁꯇ꯭ꯔꯦꯁꯟꯗ ꯂꯥꯛꯄꯀꯥꯟꯗ ꯌꯦꯡꯉꯛꯄꯀꯥꯟꯗ ꯑꯗꯨꯝ ꯈꯔ ꯄꯟꯊꯔꯛꯄ ꯊꯕꯛꯇꯣ ꯑꯗꯨꯒꯨꯝꯕꯁꯨ ꯈꯔ ꯑꯗꯨꯝ ꯎꯕ ꯐꯪꯉꯦ